ꯍꯜꯂꯣ ꯍꯜꯂꯣ ꯑꯁꯤ ꯅ꯭ꯌꯨ ꯃꯣꯗꯦꯜ ꯁ꯭ꯀꯨꯟꯒꯤ ꯃꯤꯁ ꯑꯜꯚꯤꯅꯥ ꯅꯠꯇ꯭ꯔꯣ ꯑꯗꯣ ꯀ꯭ꯂꯥꯁ ꯁꯚꯦꯟꯗꯒ ꯇꯝꯕ ꯖꯣꯏꯁꯤꯗꯣ ꯑꯗꯣ ꯁꯨꯇꯤ ꯑꯝꯇ ꯂꯧꯒꯦꯅ ꯇꯧꯕ ꯃꯤꯁꯇꯥꯒꯤ ꯅꯨꯃꯤꯠ ꯃꯉꯥꯟꯤ ꯂꯧꯒꯦ ꯑꯩꯈꯣꯏꯒꯤ ꯃꯥꯒꯤ ꯃꯕꯨꯡꯅꯦ ꯂꯨꯍꯣꯡꯕꯒꯤ ꯂꯧꯒꯦ ꯇꯧꯕ ꯑꯗꯣ ꯌꯥꯗꯣꯏꯔ ꯌꯥꯔꯣꯏꯗ꯭ꯔꯥ ꯍꯥꯏꯕꯒꯤ

ꯅꯨꯃꯤꯠ ꯍꯨꯝꯅꯤ ꯈꯇꯪ

ꯍꯣꯏ ꯑꯥꯡ ꯍꯣꯏ ꯑꯗꯨꯁꯨ ꯆꯨꯝꯃꯦꯕ ꯑꯗꯨꯗ ꯅꯨꯃꯤꯠ ꯍꯨꯝꯅꯤꯗꯣ ꯑꯗꯨꯗꯤ ꯐ꯭ꯔꯛ ꯇꯥꯗꯧ ꯃꯥꯟꯕ ꯑꯩꯅ ꯅꯨꯃꯤꯠ ꯃꯉꯥꯅꯤꯗꯨ ꯂꯧꯔꯒ ꯆꯥꯀꯧꯕꯐꯥꯎꯕ ꯁꯨꯇꯤꯗꯨ ꯂꯧꯔꯒ ꯑꯗꯨꯒ ꯃꯉꯥꯅꯤꯗꯨꯒꯤ ꯃꯉꯥꯅꯤꯗꯨꯁꯨ ꯊꯤꯂꯛꯄ ꯐꯔꯛ ꯇꯥꯅꯤꯕ ꯑꯗꯨꯅ ꯁꯤꯛꯁ ꯗꯦꯁ ꯁꯨꯕꯒꯤ ꯑꯌꯨꯛꯇꯣ ꯃꯣꯔꯅꯤꯡꯗ ꯁ꯭ꯀꯨꯜ ꯀꯥꯕ ꯅꯪꯅꯕ ꯑꯗꯨꯃꯥꯏꯅ ꯊꯤꯟꯖꯜꯂꯛꯀꯦꯅ ꯈꯟꯕ ꯑꯗꯨ ꯌꯔꯣꯏ ꯍꯥꯏꯗꯣꯏꯔꯕ

ꯍꯣꯏ ꯍꯣꯏ ꯑꯗꯨꯃꯥꯏꯅ ꯇꯧꯔꯒꯦ ꯑꯗꯣ ꯍꯧꯖꯤꯛꯁꯦ ꯃꯣꯏ ꯕꯣꯔꯗꯤꯡꯁꯦ ꯂꯥꯏꯔꯤꯛ ꯂꯥꯏꯁꯨ ꯄꯥꯕ ꯑꯁꯤꯗꯤ ꯀꯃꯥꯏꯅ ꯇꯥꯏꯃꯤꯡꯁꯦ ꯀꯃꯥꯏꯅ ꯇꯧꯔꯤꯒꯦ ꯑꯥ ꯑ ꯑꯣ

ꯑꯥ ꯎꯝ ꯍꯣꯏ ꯑꯗꯣ ꯑꯩꯈꯣꯏꯒꯤ ꯖꯣꯏꯁꯤꯁꯤꯕꯨ ꯏꯝꯄ꯭ꯔꯨꯞ ꯑꯣꯏꯔꯤꯕ꯭ꯔ ꯀꯃꯥꯏꯅ ꯇꯧꯔꯤꯒꯦ ꯂꯥꯏꯔꯤꯛ ꯂꯥꯏꯁꯨꯁꯤꯕꯣ

ꯑꯣ ꯑꯣ ꯌꯥꯝ ꯐꯔꯦ ꯑꯗꯨꯗꯤ ꯃꯤꯁ ꯌꯥꯝ ꯅꯨꯉꯥꯏꯔꯦ ꯑꯗꯣ ꯑ ꯃꯥꯗ ꯈꯔꯗꯤ ꯃꯁꯥ ꯅꯥꯒꯟꯕꯅꯦꯕꯀꯣ ꯑꯗꯣ ꯃꯤꯁ ꯈꯣꯏꯟ ꯈꯔ ꯑꯗꯨꯝ ꯈꯔ ꯐꯖꯅ ꯌꯦꯡꯁꯤꯟꯕꯤꯔꯣꯁꯨ ꯑꯁꯨꯝ ꯍꯥꯏꯅꯤꯡꯕ ꯍꯥꯏꯇꯥꯔꯦ ꯑꯥ

ꯑꯣ ꯍꯣꯏ ꯐꯔꯦ ꯐꯔꯦ ꯑꯗꯨꯗꯤ ꯃꯤꯁ ꯑꯗꯨꯗꯤ ꯊꯝꯃꯒꯦꯀꯣ ꯌꯥꯝ ꯅꯨꯡꯉꯥꯏꯔꯦ ꯎꯝ ꯎꯝ